ꯍꯜꯂꯣ ꯍꯣꯏ ꯑꯣꯏ ꯅꯨꯡꯉꯥꯏꯅ ꯂꯩꯔꯤꯌꯦ ꯑꯁ ꯑꯩꯁꯤ ꯑꯥꯜꯂꯨꯁꯨ ꯊꯥꯏꯌꯦ ꯀꯣꯕꯤ ꯊꯥꯏꯌꯦ ꯍꯪꯒꯥꯝꯅꯦ ꯍꯋꯥꯏꯖꯥꯔꯅꯤ ꯑꯗꯨꯒ ꯕꯤꯟꯗꯤꯒꯨꯝꯕ ꯌꯥꯝ ꯊꯥꯕꯅꯦ ꯑꯠꯆꯥ ꯍꯣꯜꯁꯦꯜꯗ ꯄꯤꯒꯦ ꯁꯥꯔꯅ ꯌꯥꯝ ꯄꯣꯠꯇꯣ ꯌꯥꯝ ꯂꯧꯒꯦ ꯍꯥꯏꯔꯗꯤ ꯑꯩ ꯍꯣꯜꯁꯦꯜꯗ ꯄꯤꯔꯛꯀꯦ ꯑꯠꯆꯥ ꯁꯥꯔ ꯑꯗꯨꯗꯤ ꯑꯥꯜꯂꯨꯅ ꯀꯦ ꯖꯤ ꯀꯌꯥ ꯍꯥꯞꯀꯦ ꯍꯥꯏꯕꯅꯣ

ꯁꯥꯔ ꯐꯪꯒꯅꯤ ꯑꯗꯨ ꯑꯥꯜꯂꯨ ꯀꯦ ꯖꯤ ꯂꯤꯁꯤꯡ ꯑꯃ ꯑꯣꯏꯌꯨꯀꯣ ꯑꯗꯨ ꯁꯥꯔ ꯑꯩ ꯍꯣꯏ ꯍꯣꯏ ꯂꯩꯒꯅꯤ ꯁꯥꯔ ꯑꯗꯨ ꯁꯥꯔꯀꯣ ꯑꯩ ꯃꯤꯕꯨꯗꯤ ꯃꯃꯥꯡꯗꯤ ꯀꯦ ꯖꯤꯗ ꯀꯨꯟꯊ꯭ꯔꯥ ꯀꯨꯟꯊ꯭ꯔꯥꯅ ꯁꯥꯏ ꯑꯗꯨ ꯁꯥꯔꯕꯨꯗꯤ ꯀꯨꯟ ꯃꯪꯉꯥꯅ ꯁꯕꯤꯔꯒꯦ ꯍꯣꯏ ꯍꯣꯏ ꯑꯗꯨꯒ ꯍꯣꯏ ꯑꯗꯨꯒ ꯁꯥꯔ ꯑꯥꯜꯂꯨ ꯀꯣꯕꯤ ꯑꯥꯜꯂꯨꯗꯨ ꯑꯥꯜꯂꯨꯒ ꯀꯣꯕꯤꯒꯁꯤ ꯑꯗꯨꯝ ꯄꯨꯟꯅ ꯑꯗꯨꯝ ꯊꯥꯕꯤꯔꯒꯦ ꯑꯥ ꯍꯣꯏ ꯑꯗꯨ ꯁꯥꯔ ꯑꯩꯒꯤꯅ ꯑꯩꯒꯤ ꯖꯤ ꯄꯦ ꯅꯝꯕꯔꯗꯨ ꯊꯥꯕꯤꯒꯦ ꯅꯪ ꯑꯩꯒꯤ ꯖꯤ ꯄꯦꯗ ꯑꯗꯨꯝ ꯊꯥꯕꯤꯌꯨꯀꯣ ꯌꯥꯏ ꯁꯥꯔ ꯂꯥꯛꯄ ꯌꯥꯏ ꯁꯥꯔꯕꯨꯗꯤ ꯍꯪꯒꯥꯝꯗꯤ ꯄꯥꯝꯗ꯭ꯔꯣ ꯁꯥꯔ ꯂꯩꯌꯦ ꯁꯥꯔ ꯂꯩꯕꯨꯗꯤ ꯂꯩ ꯑꯗꯨꯕꯨ ꯍꯪꯒꯥꯝꯁꯨ ꯑꯗꯨꯝ ꯍꯥꯞꯄꯤꯔꯒꯦ ꯁꯥꯔ ꯍꯪꯒꯥꯝꯁꯤ ꯌꯥꯝ ꯐꯕꯅꯦ ꯑꯩꯒꯤ ꯍꯪꯒꯥꯝ ꯍꯟꯗꯛꯁꯤ ꯁꯟꯊꯤ ꯁꯟꯊꯤꯒꯨꯝꯕ ꯑꯩꯒꯤ ꯍꯪꯒꯥꯝꯒꯤ ꯏꯪꯈꯣꯜꯗ ꯑꯩꯅ ꯁꯟꯊꯤꯒ ꯏꯔꯣꯏ ꯊꯤꯒ ꯑꯗꯨ ꯍꯥꯞꯄꯤꯕꯗꯒꯤ ꯑꯩꯒꯤ ꯍꯪꯒꯥꯝꯁꯤ ꯐꯖꯅ ꯍꯧꯕꯅꯤ ꯍꯟꯗꯛꯁꯤ ꯍꯣꯏ ꯍꯣꯏ ꯍꯣꯏ ꯁꯥꯔ ꯑꯗꯨ ꯑꯗꯨ ꯑꯩ ꯁꯥꯔ ꯍꯪꯒꯥꯝꯗꯤ ꯃꯤꯕꯨ ꯀꯦ ꯖꯤꯗ ꯗꯒꯤ ꯄꯤꯕꯅꯤ ꯑꯗꯨ ꯅꯪꯕꯨꯗꯤ ꯀꯦ ꯖꯤꯗ ꯄꯤꯔꯔꯣꯏ ꯁꯥꯔ ꯑꯩꯅ ꯑꯗꯨꯝ ꯍꯣꯜ ꯁꯦꯜꯗ ꯄꯤꯔꯒꯦ ꯎꯝ ꯎꯝ ꯑꯗꯨ ꯅꯪꯒꯤ ꯎꯝ ꯌꯧꯕꯗ ꯑꯗꯨꯝ ꯍꯥꯞꯄꯤꯔꯒꯦ ꯄꯨꯟꯅ ꯍꯣꯏ ꯍꯣꯏ ꯍꯣꯏ ꯑꯗꯨꯗꯤ ꯑꯗꯨ ꯑꯣꯏꯔꯗꯤ ꯑꯩꯁꯦ ꯑꯩ ꯄꯣꯠ ꯈꯣꯏꯗꯨ ꯔꯦꯗꯤ ꯇꯧꯔꯒ ꯊꯝꯕꯤꯔꯒꯦ ꯅꯪ ꯍꯦꯛ ꯂꯥꯛꯄꯗ ꯑꯩꯒꯤ ꯗꯨꯀꯥꯟꯗ ꯑꯗꯨꯝ ꯌꯣꯜꯂꯣ

ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯊꯝꯂꯒꯦ ꯍꯣꯏ ꯍꯣꯏ